ꯃꯐꯝꯁꯤꯡ ꯃꯌꯥꯝ ꯂꯩ ꯃꯈꯣꯏꯁꯤꯡ ꯑꯁꯤꯗꯒꯤ ꯈꯪꯒꯠꯂꯒ ꯂꯣꯛꯇꯥꯛ ꯄꯥꯠ ꯌꯦꯡꯕꯗ ꯑꯗꯨꯛꯀꯤ ꯃꯇꯤꯛ ꯐꯖꯕ ꯃꯐꯝꯅꯤ ꯃꯐꯝ ꯑꯁꯤꯗ ꯂꯝꯀꯣꯏꯕ ꯂꯥꯛꯄꯗ ꯑꯗꯨꯛꯀꯤ ꯃꯇꯤꯛ ꯋꯥꯈꯜ ꯅꯨꯡꯉꯥꯏꯍꯟꯕ ꯉꯝꯒꯒꯤ